ꯃꯅꯤꯄꯨꯔꯗ ꯂꯩꯔꯤꯕ ꯑꯩꯈꯣꯏ ꯃꯤꯑꯣꯏꯁꯤꯡ ꯑꯁꯤꯅ ꯖꯥꯠ ꯖꯥꯇꯤ ꯖꯥꯇꯤꯒꯤ ꯑꯣꯏꯕ ꯈꯨꯗꯝ ꯑꯣꯏꯅ ꯍꯥꯏꯔꯒ ꯃꯅꯤꯄꯨꯔꯗ ꯂꯩꯔꯤꯕ ꯈꯨꯟꯗꯥ ꯂꯩꯇꯥꯔꯤꯕ ꯃꯩꯇꯩ ꯄꯥꯉꯜ ꯃꯩꯇꯩ ꯄꯥꯉꯜ ꯑꯗꯒꯤ ꯈ꯭ꯔꯤꯁꯇꯤꯌꯟ ꯇ꯭ꯔꯥꯏꯞ ꯁꯤ ꯂꯣꯏꯅꯃꯛꯁꯦ ꯃꯥꯒꯤ ꯃꯥꯒꯤ ꯑꯣꯏꯕ ꯖꯥꯇꯤ ꯖꯥꯇꯤꯒꯤ ꯊꯥꯏꯅꯗꯒꯤ ꯆꯠꯅꯔꯛꯂꯕ ꯃꯥꯒꯤ ꯃꯥꯒꯤ ꯑꯣꯏꯕ ꯆꯠꯅ ꯀꯥꯟꯂꯣꯟꯁꯤꯡ ꯉꯥꯛꯅ ꯑꯩꯈꯣꯏꯒꯤ ꯐꯦꯁꯇꯤꯚꯦꯜ ꯊꯧꯔꯝ ꯑꯃꯃꯝꯗꯤ ꯑꯗꯨꯝ ꯄꯥꯡꯊꯣꯛꯆꯩ ꯈꯨꯗꯝ ꯑꯣꯏꯅ ꯍꯥꯏꯔꯕꯗ ꯃꯨꯁꯂꯤꯝꯁꯤꯡꯅ ꯏꯠꯀꯤ ꯊꯧꯔꯝ ꯑꯁꯤ ꯆꯍꯤ ꯑꯃꯗ ꯑꯅꯤꯔꯛ ꯄꯥꯡꯊꯣꯛꯑꯦ ꯑꯍꯥꯟꯕ ꯏꯠ ꯑꯁꯤꯅ ꯑꯩꯈꯣꯏꯒꯤ ꯔꯝꯖꯥꯟ ꯔꯝꯖꯥꯟ ꯍꯥꯏꯕꯗꯤ ꯑꯩꯈꯣꯏꯒꯤ ꯆꯔꯥ ꯍꯦꯜꯂꯕ ꯅꯨꯃꯤꯠ ꯊꯥ ꯑꯃ ꯅꯨꯃꯤꯠ ꯊꯥꯔꯇꯤ ꯗꯦꯖ ꯅꯨꯃꯤꯠ ꯀꯨꯟꯊ꯭ꯔꯥꯅꯤ ꯆꯔꯥ ꯍꯦꯜꯂꯕ ꯃꯇꯨꯡꯗ ꯑꯩꯈꯣꯏꯅ ꯄꯥꯡꯊꯣꯛꯄ ꯀꯨꯝꯍꯩ ꯑꯗꯨꯅ ꯏꯠꯗꯨꯜ ꯐꯤꯇꯔ ꯍꯥꯏꯔꯒ ꯈꯪꯅꯒꯅꯤ ꯑꯗꯨꯒ ꯑꯅꯤꯔꯛꯁꯨꯕ ꯏꯠ ꯑꯁꯤꯅ ꯏꯠꯗꯨꯜ ꯐꯤꯜꯇꯔꯒꯤ ꯃꯇꯨꯡ ꯊꯥ ꯑꯅꯤꯃꯨꯛ ꯂꯩꯔꯒ ꯏꯠꯗꯨꯜ ꯖꯨꯍꯥ ꯍꯥꯏꯕ ꯑꯁꯤꯃ ꯄꯥꯡꯊꯣꯛꯏ ꯏꯠꯗꯨꯜ ꯖꯨꯍꯥꯒꯤ ꯅꯨꯃꯤꯠ ꯑꯁꯤꯗꯗꯤ ꯑꯩꯈꯣꯏꯅ ꯀꯔꯤ ꯇꯧꯋꯤ ꯍꯥꯏꯕ ꯃꯇꯝꯗ ꯀꯨꯔꯕꯥꯅꯤ ꯃꯨꯁꯂꯤꯝꯁꯤꯡꯒꯤ ꯑꯣꯏꯕ ꯀꯨꯔꯕꯥꯅꯤ ꯍꯥꯏꯕꯁꯤ ꯇꯧꯋꯤ ꯑꯗꯨꯒ ꯏꯠ ꯑꯅꯤꯃꯛꯁꯤꯗ ꯑꯩꯈꯣꯏꯒꯤ ꯃꯥꯅꯕ ꯑꯃ ꯍꯥꯏꯔꯒꯗꯤ ꯀꯔꯤꯅꯣ ꯍꯥꯏꯕ ꯃꯇꯝꯗ ꯏꯠ ꯏꯠꯀꯤ ꯑꯌꯨꯛ ꯑꯁꯤꯗ ꯅꯨꯄꯥ ꯑꯣꯏꯕꯁꯤꯡꯅ ꯉꯟꯅ ꯏꯔꯨꯖ ꯃꯥꯏꯊꯔꯒ ꯐꯖꯕ ꯐꯤꯖꯣꯜ ꯁꯦꯠꯂꯒ ꯃꯅꯝ ꯅꯨꯡꯁꯤꯕ ꯊꯥꯎ ꯇꯩꯔꯒ ꯃꯣꯏ ꯅꯃꯥꯖ ꯁꯣꯟꯕ ꯑꯄꯨꯟꯕꯒꯤ ꯑꯣꯏꯅ ꯈꯨꯟ ꯈꯨꯟꯒꯤ ꯂꯩꯀꯥꯏ ꯂꯩꯀꯥꯏꯒꯤ ꯑꯣꯏꯅ ꯄꯨꯟꯅ ꯑꯄꯨꯟꯕꯒꯤ ꯑꯣꯏꯅ ꯃꯐꯝ ꯑꯃꯗ ꯄꯨꯜꯂꯒ ꯅꯃꯥꯖ ꯄꯨꯟꯅ ꯁꯣꯜꯂꯦ ꯑꯗꯨꯒ ꯏꯠꯗꯨꯜ ꯖꯨꯍꯥꯗ ꯀꯨꯔꯕꯥꯅꯤ ꯇꯧꯕ ꯍꯥꯏꯕꯁꯤꯃꯁꯨ ꯌꯥꯝꯅ ꯐꯖꯕ ꯄꯣꯠꯁꯛ ꯑꯃꯅꯤ ꯀꯨꯔꯕꯥꯅꯤ ꯇꯧꯕ ꯄꯣꯠꯁꯛ ꯑꯁꯤꯗ ꯑꯩꯈꯣꯏꯅ